ꯍꯜꯂꯣ ꯍꯣ ꯅꯣꯏ ꯃꯩ ꯂꯥꯛꯄ꯭ꯔꯣ ꯑꯩꯈꯣꯏꯁꯨ ꯃꯨꯠꯈ꯭ꯔꯦꯅꯦ ꯑꯩꯈꯣꯏꯁꯨ ꯃꯨꯠꯈ꯭ꯔꯦ

ꯑꯗꯨꯅꯤ ꯃꯩꯁꯦ ꯃꯩꯁꯦ ꯍꯟꯗꯛꯇꯤ ꯌꯥꯝ ꯅꯨꯡꯉꯥꯏꯇꯦ ꯑꯥ ꯑꯌꯨꯛꯀꯨꯝꯕ ꯑꯌꯨꯛꯀꯤ ꯆꯥꯛ ꯏꯁꯤꯡ ꯊꯣꯡꯅꯗꯧꯕ ꯃꯇꯝ ꯑꯗꯒꯤ ꯅꯨꯡꯗꯥꯡꯒꯤ ꯆꯥꯛ ꯏꯁꯤꯡ ꯊꯣꯡꯅꯗꯧꯕ ꯑꯉꯥꯡꯅꯨꯄꯤ ꯂꯥꯏꯔꯤꯛ ꯄꯥꯅꯗꯧꯕ ꯃꯇꯝꯗꯁꯤꯗ ꯃꯩꯁꯦ ꯍꯦꯛꯇ ꯃꯨꯠꯂꯤ ꯁꯤ ꯀꯃꯥꯏꯅ ꯇꯧꯁꯤꯒꯦ ꯑꯗꯨꯒꯤ ꯑꯩꯈꯣꯏ ꯄ꯭ꯔꯖꯥ ꯑꯩꯈꯣꯏ ꯈꯔ ꯄꯨꯟꯖꯤꯜꯂꯒ ꯀꯝꯄ꯭ꯂꯦꯟ ꯇꯧꯒꯗꯔꯥ ꯁꯤꯕꯨ ꯑꯁꯨꯃꯥꯏꯅ ꯁꯨꯝ ꯇꯧ ꯂꯩꯔꯗꯤ ꯌꯥꯔꯔꯣꯏ ꯁꯤ ꯀꯃꯥꯏꯅ ꯇꯧꯁꯤꯒꯦ ꯎꯝ

ꯑꯗꯨꯅꯦ ꯑꯝꯇꯪ ꯄꯨꯜꯂꯒ ꯎꯝ ꯑꯗꯨ ꯃꯣꯏ ꯂꯥꯛꯇꯤꯌꯦ ꯑꯩꯈꯣꯏꯒꯤꯁꯨ ꯉꯁꯥꯏꯈꯩ ꯂꯥꯛꯑꯝꯃꯤ ꯅꯨꯃꯤꯠ ꯇꯥꯁꯤꯜꯂꯛꯄꯒꯤ ꯀꯥꯟ ꯌꯧꯖꯔꯛꯑꯃꯤꯅ ꯑꯗꯨꯝ ꯃꯨꯠꯈꯔꯦ ꯑꯗꯣ ꯃꯣꯏꯗ ꯐꯣꯟ ꯃꯣꯏ ꯃꯩ ꯁꯦꯟꯅꯩꯕ ꯅꯨꯄꯥꯗꯨꯗ ꯐꯣꯟ ꯇꯧꯔ ꯍꯪꯉꯦ ꯃꯩꯁꯦ ꯑꯣꯚꯔ ꯂꯣꯠ ꯑꯣꯏ ꯑꯗꯨꯅ ꯃꯩ ꯍꯦꯛꯇ ꯃꯨꯠꯂꯤ ꯅꯨꯃꯤꯠ ꯇꯥꯔꯛꯑꯒ ꯑꯗꯨꯅ ꯍꯧꯖꯤꯛꯀꯥꯟꯁꯤꯗ ꯂꯝꯄꯥꯛꯇꯁꯨ ꯂꯥꯝꯄꯥꯛ ꯈꯨꯗꯤꯡꯒꯤ ꯃꯩꯁꯦ ꯑꯆꯧ ꯑꯆꯧꯕ ꯊꯥꯟꯖꯤꯜꯂꯦꯗꯣ ꯂꯝꯄꯥꯛ ꯆꯥꯎꯕꯗꯣ ꯔꯥꯎꯟꯗꯨ ꯂꯣꯏ ꯊꯥꯟꯖꯤꯜꯂꯛꯑꯦ ꯑꯗꯒꯤ ꯂꯝꯕꯤꯗ ꯃꯩ ꯑꯉꯥꯟꯕ ꯊꯥꯟꯖꯤꯜꯂꯛꯑꯦ ꯑꯁꯤꯒꯨꯝꯕ ꯃꯌꯥꯝꯁꯤꯅ ꯑꯣꯚꯔ ꯂꯣꯠ ꯑꯣꯏꯗꯅ ꯇꯧꯔꯤꯅꯤꯑꯅ ꯍꯥꯏꯔꯛꯑꯦ ꯑꯗꯨ ꯑꯗꯨꯒꯨꯝꯕ ꯑꯗꯨ ꯀ꯭ꯂꯞꯀ ꯀꯩꯒ ꯑꯃꯨꯛ ꯇꯥꯟꯅꯔꯒ ꯀꯃꯥꯏꯅ ꯇꯧꯁꯤꯒꯦ ꯍꯥꯏꯕꯗꯣ ꯑꯝꯇꯪ ꯑꯗꯨꯃꯥꯏꯅ ꯈꯟꯅꯕꯅ ꯆꯨꯝꯕ꯭ꯔꯥ ꯑꯗꯨ ꯍꯪꯉꯛꯏ ꯀꯃꯥꯏꯅ ꯇꯧꯗꯣꯏꯅꯣꯅ ꯑꯝꯇꯪ ꯄꯨꯟꯅꯕ ꯇꯧꯁꯤ ꯑꯩꯈꯣꯏꯅ ꯃꯩꯔꯥ ꯄꯥꯏꯕꯤ ꯑꯩꯈꯣꯏꯒ ꯍꯧꯖꯤꯛ ꯎꯝ ꯑꯣ ꯁꯤ ꯌꯥꯆꯪꯕꯒꯤ ꯂꯝꯕꯤ ꯂꯝꯈꯥꯡꯗ ꯀꯟꯅ ꯇꯤꯟꯈꯠꯂꯛꯄ ꯆꯠꯅꯕ ꯃꯇꯝꯁꯤꯗ ꯃꯩ ꯃꯨꯠꯁꯤꯜꯂꯦ ꯑꯗꯩꯗꯤ ꯗꯨꯀꯥꯟ ꯅꯨꯡꯀꯥꯟ ꯊꯣꯛꯅꯔꯨꯕ ꯈꯣꯠꯅꯔꯨꯕ ꯑꯗꯨꯒꯨꯝꯕꯗꯨꯗꯤ ꯑꯃꯝꯕꯗ ꯆꯠꯄꯗ ꯌꯥꯝ ꯅꯨꯡꯉꯥꯏꯇꯔꯦꯕ ꯑꯗꯨꯅ ꯃꯩꯁꯦ ꯅꯣꯡꯐꯥꯗꯣꯛꯇ ꯅꯠꯇ꯭ꯔꯦꯕ ꯅꯨꯡꯇꯤꯒꯤ ꯆꯥꯡꯅꯥꯏꯅ ꯀꯩꯅꯣ ꯇꯧꯅ ꯃꯨꯠꯇ ꯌꯥꯗꯦ ꯍꯥꯏꯕꯒꯤ ꯃꯑꯣꯡꯗ ꯑꯗꯨꯝ ꯃꯨꯠꯄꯒꯤ ꯐꯤꯕꯝꯗ ꯇꯧꯈꯠꯂꯛꯑꯦꯕ ꯆꯥꯛꯇꯣ ꯒ꯭ꯌꯥꯁꯇ ꯊꯣꯡꯉꯦ ꯑꯗꯒꯤ ꯒ꯭ꯌꯥꯁꯁꯨ ꯂꯣꯏꯗꯣꯔꯦ ꯑꯗꯨꯅ ꯃꯊꯥꯗꯣ ꯌꯥꯝ ꯁꯥꯔꯦꯕ ꯃꯩꯁꯤꯅ ꯆꯥꯡ ꯅꯥꯏꯗ꯭ꯔꯃꯤꯅ ꯎꯝ ꯍꯣꯏ ꯍꯣꯔꯦꯟ ꯑꯩ ꯅꯨꯡꯗꯥꯡ ꯅꯤꯁꯥꯕꯟ ꯊꯣꯛꯄꯗ ꯅꯤꯁꯥꯕꯟ ꯏꯃꯥ ꯏꯕꯦꯟꯁꯤꯡꯗꯨꯗ ꯍꯧꯗꯣꯛꯑꯒꯦ ꯑꯁꯨꯃꯥꯏꯅ ꯀ꯭ꯂꯞꯀ ꯃꯤꯇꯤꯡ ꯑꯃ ꯇꯧꯔꯒ ꯃꯩꯒꯤ ꯃꯇꯥꯡꯁꯤꯗ ꯑꯝꯇꯪ ꯀꯝꯄ꯭ꯂꯦꯟ ꯇꯧꯅꯕ ꯈꯟꯅꯁꯤꯑꯅ ꯑꯗꯨꯃꯥꯏꯅ ꯋꯥꯗꯣ ꯍꯧꯗꯣꯛꯑꯒꯦ ꯑꯗꯨꯒ ꯀ꯭ꯂꯞꯇ ꯃꯔꯣꯟꯗꯣ ꯑꯃꯨꯛ ꯀꯔꯤ ꯅꯨꯃꯤꯠꯇ ꯇꯧꯁꯤꯒꯦ ꯍꯥꯏꯕꯗꯨꯒ ꯑꯃꯨꯛ ꯐꯥꯎꯅꯔꯁꯦ ꯅꯤꯁꯥꯕꯟꯁꯦ ꯄꯨꯡ ꯅꯤꯄꯥꯟ ꯃꯈꯥꯏ ꯃꯥꯄꯟ ꯑꯗꯥꯏꯗ ꯊꯣꯛꯅꯒꯅꯤ ꯍꯣꯏ ꯈꯪꯉꯦ ꯑꯗꯨꯁꯨ ꯍꯥꯏꯐꯦꯠ ꯎꯝ ꯎꯝ ꯎꯝ ꯎꯝ ꯍꯣꯏ ꯍꯣꯔꯦꯟ ꯈꯟꯅꯔꯒ ꯑꯗꯨꯒ ꯑꯩꯈꯣꯏ ꯀꯃꯥꯏꯅ ꯇꯧꯁꯤꯒꯦ ꯍꯥꯏꯕꯗꯣ ꯑꯗꯒꯤ ꯑꯗꯨꯃꯥꯏꯅ ꯈꯟꯅꯔꯒꯦ ꯑꯗꯨꯒ ꯅꯨꯃꯤꯠꯇꯨꯃ ꯂꯦꯞꯅꯔꯒꯦ ꯑꯗꯨꯒ ꯃꯤꯇꯤꯡꯗꯨ ꯇꯧꯔꯁꯦ ꯅꯣꯏ ꯍꯣꯏ ꯀ꯭ꯂꯞꯀꯤꯁꯨ ꯑꯗꯨꯝ ꯃꯤ ꯅꯣꯏ ꯄꯨꯟꯗꯣꯏꯅꯇ꯭ꯔꯣ